ꯑꯣ ꯏꯟꯗꯤꯌꯥꯟ ꯑꯥꯏꯗꯣꯜ ꯑꯩꯁꯨ ꯌꯦꯡꯉꯦ ꯏꯁꯩ ꯄꯥꯝꯖꯕꯅꯤꯅ ꯑꯗꯨꯗ ꯑꯩꯅ ꯁꯦꯔꯤꯁꯅ ꯏꯂꯕꯦꯟꯒꯤ ꯁꯦꯔꯤꯁꯇꯅꯤ ꯃꯥ ꯑꯩꯈꯣꯏꯒꯤ ꯁꯣꯅꯤ ꯍꯤꯟꯗꯨꯁꯇꯅꯤꯑꯅ ꯃꯥꯅ ꯁꯛꯈꯤꯕ ꯏꯁꯩꯁꯤꯡꯗꯣ ꯑꯩ ꯌꯥꯝ ꯄꯥꯝꯖꯈꯤ ꯀꯩꯒꯤꯅꯣ ꯍꯥꯏꯕ ꯃꯇꯝꯗ ꯃꯥꯒꯤ ꯁꯥꯔꯦꯒꯃꯥ ꯐꯖꯅ ꯊꯦꯛꯑꯒ ꯁꯛꯄ ꯑꯗꯒꯤ ꯃꯥꯒꯤ ꯈꯨꯁꯛ ꯑꯗꯒꯤ ꯃꯥꯒꯤ ꯀꯩꯅꯣꯗꯣ ꯑꯩꯉꯣꯟꯗꯁꯨ ꯏꯁꯩ ꯁꯛꯄꯗ ꯁꯥꯔꯦꯒꯃꯥꯗ ꯃꯇꯦꯡ ꯌꯥꯝꯅ ꯄꯥꯡꯈꯤ